ꯚꯤꯗꯤꯑꯣ ꯒꯦꯝꯅ ꯀꯥꯟꯅꯕ ꯀꯥꯟꯅꯕ ꯍꯥꯏꯔꯛꯄꯁꯤꯅ ꯑꯩꯅ ꯁꯥꯟꯅꯔꯤꯕ ꯒꯦꯝꯁꯦ ꯄꯞꯖꯤꯅꯤ ꯄꯞꯖꯤ ꯍꯥꯏꯔꯤꯕꯁꯦ ꯏꯃꯥꯟꯅꯕ ꯈꯣꯏꯒ ꯁꯥꯟꯅꯩ ꯏꯟꯇꯔꯅꯦꯠ ꯒꯦꯝꯅꯤ ꯃꯣꯏꯁꯦ ꯚꯣꯏꯁ ꯆꯥꯠꯁꯨ ꯇꯧꯕ ꯌꯥꯏ ꯑꯇꯣꯞꯄ ꯑꯇꯣꯞꯄ ꯀꯟꯇ꯭ꯔꯤ ꯃꯌꯥꯝꯗꯒꯤ ꯑꯇꯣꯞ ꯑꯇꯣꯞꯄ ꯃꯤꯁꯨ ꯊꯦꯡꯅꯔꯛꯏ ꯑꯐꯕ ꯑꯃꯁꯤꯅ ꯃꯣꯏꯒ ꯁꯥꯟꯅꯕꯗ ꯏꯟꯖꯣꯏꯃꯦꯟ ꯑꯇꯣꯞꯄ ꯀꯟꯇ꯭ꯔꯤꯗꯒꯤ ꯐ꯭ꯔꯦꯟꯁꯤꯞ ꯑꯃ ꯊꯦꯡꯅꯔꯛꯄꯒꯤ ꯏꯟꯖꯣꯏꯃꯦꯟ ꯍꯥꯏꯕꯁꯨ ꯑꯃ ꯂꯩ ꯑꯗꯨꯒ ꯑꯩꯈꯣꯏꯒꯤ ꯏꯁꯥꯒꯤ ꯑꯩꯈꯣꯏꯒꯤ ꯍꯣꯝꯇꯥꯎꯟ ꯑꯩꯈꯣꯏꯒꯤ ꯏꯔꯨꯞꯄꯒꯤ ꯑꯩꯈꯣꯏ ꯈꯨꯟꯒꯤ ꯏꯔꯨꯞꯀ ꯁꯥꯟꯅꯔꯛꯄꯗ ꯏꯟꯖꯣꯏꯃꯦꯟ ꯀꯌꯥꯁꯨ ꯐꯪꯕ ꯍꯔꯥꯎꯕ ꯂꯩ ꯑꯗꯨꯅ ꯚꯤꯗꯤꯑꯣ ꯒꯦꯝ ꯍꯥꯏꯕꯁꯦ ꯅꯨꯡꯉꯥꯏ ꯑꯗꯨꯒ ꯏꯟꯗꯣꯔ ꯒꯦꯝ ꯍꯥꯏꯕꯁꯤꯅ ꯑꯥꯎꯠꯗꯣꯔ ꯒꯦꯝ ꯍꯥꯏꯕꯁꯤꯅ ꯍꯥꯏꯗꯤ ꯁꯦꯔꯦꯁꯁꯨ ꯂꯩ ꯚꯤꯗꯤꯑꯣ ꯒꯦꯝ ꯍꯥꯏꯕꯁꯦ ꯁꯦꯔꯦꯁꯁꯨ ꯌꯥꯝ ꯄꯨꯕ ꯂꯩ ꯑꯗꯨꯒ ꯃꯣꯏꯒꯤ ꯀꯥꯅꯕ ꯍꯥꯏꯕꯁꯤꯡ ꯃꯌꯥꯝꯁꯨ ꯂꯩ ꯁꯦꯔꯦꯁꯇ ꯄꯨꯕꯁꯦ ꯁꯦꯔꯦꯁ ꯄꯨꯃꯟꯗꯅ ꯃꯤ ꯑꯦꯗꯤꯛ ꯆꯨꯕꯁꯨ ꯂꯩ ꯒꯦꯝ ꯃꯌꯥꯝꯗꯨꯗ ꯑꯗꯨꯗ ꯀꯥꯟꯅꯕ ꯑꯃꯗꯨꯅ ꯅꯨꯡꯉꯥꯏꯔꯤꯕ ꯑꯃꯗꯨꯅ ꯃꯣꯏꯒꯤ ꯁꯥꯎꯅꯕ ꯀꯌꯥ ꯁꯥꯎꯅꯔꯦ ꯈꯠꯅꯕꯁꯨ ꯌꯥꯝ ꯈꯠꯅꯩ ꯃꯔꯨꯞ ꯍꯥꯏꯕꯁꯦ ꯁꯦꯡꯗꯣꯛꯅꯩ ꯁꯦꯡꯗꯣꯛꯅꯕꯁꯤꯗ ꯑꯐꯕ ꯐꯠꯇꯕ ꯍꯥꯏꯕꯁꯨ ꯃꯌꯥꯝ ꯂꯩ ꯐꯕ ꯒꯦꯝ ꯁꯥꯟꯅꯕꯗ ꯐꯠꯇꯦ ꯍꯥꯏꯕ ꯑꯃꯁꯤꯅ ꯅꯨꯃꯤꯗꯥꯡ ꯄꯨꯡ ꯁꯕꯦꯟꯗꯒꯤꯅ ꯑꯌꯨꯛꯀꯤ ꯄꯨꯡ ꯃꯉꯥ ꯇꯔꯨꯛꯐꯥꯎ ꯁꯥꯟꯅꯕ ꯂꯩ ꯑꯁꯤꯒꯤ ꯍꯛꯆꯥꯡ ꯁꯣꯛꯄꯅꯤ ꯒꯦꯝ ꯁꯥꯟꯅꯩ ꯍꯥꯏꯔꯒ ꯅꯨꯡꯗꯥꯡꯗꯒꯤꯅ ꯑꯌꯨꯛꯐꯥꯎ ꯒꯦꯝ ꯁꯥꯟꯅꯕꯗꯤ ꯍꯛꯆꯥꯡ ꯁꯣꯛꯄꯅꯤ ꯑꯗꯨꯅꯤꯅ ꯒꯦꯝꯁꯦ ꯂꯤꯃꯤꯠ ꯌꯧꯅ ꯁꯥꯟꯅꯕꯅ ꯐꯩ ꯑꯗꯨꯒ ꯈ꯭ꯋꯥꯏ ꯐꯕ ꯍꯥꯏꯕꯁꯤꯅ ꯒꯦꯝꯁꯦ ꯌꯥꯔꯤꯕꯈꯨꯗꯤꯡꯒꯤ ꯆꯥꯡ ꯂꯤꯃꯤꯠ ꯌꯧꯅ ꯁꯥꯟꯅꯕ ꯌꯥꯏ ꯑꯗꯨꯒ ꯗꯤꯃꯦꯔꯤꯠꯁ ꯍꯣꯏ ꯗꯤꯃꯦꯔꯤꯠꯁ ꯗꯤꯃꯦꯔꯤꯠꯁ ꯈꯣꯏꯅꯁꯨ ꯁꯥꯟꯅꯩ ꯑꯗꯨꯒ ꯃꯦꯔꯤꯠꯁ ꯅꯨꯄꯤ ꯊꯤꯈ꯭ꯔꯕ ꯅꯨꯄꯤ ꯊꯤꯈ꯭ꯔꯕ ꯅꯨꯄꯥ ꯈꯣꯏꯅꯁꯨ ꯁꯥꯟꯅꯩ ꯅꯨꯄꯤ ꯏꯕꯟ ꯅꯨꯄꯤꯅꯐꯥꯎꯁꯨ ꯁꯥꯟꯅꯩ ꯑꯗꯨꯛꯀꯤ ꯃꯇꯤꯛ ꯚꯤꯗꯤꯑꯣ ꯒꯦꯝ ꯍꯥꯏꯕꯁꯤ ꯅꯨꯡꯉꯥꯏ ꯑꯗꯨꯕꯨ ꯄꯥꯈꯪ ꯃꯆꯥ ꯑꯉꯥꯡꯁꯤꯡꯁꯤꯅ ꯐꯠꯇꯦ ꯍꯥꯏꯕꯗꯤ ꯒꯦꯝ ꯚꯤꯗꯤꯑꯣꯗ ꯐꯠꯇꯕ ꯍꯥꯏꯕꯁꯤꯗꯤ ꯄꯥꯈꯪ ꯁꯤꯡ ꯑꯉꯥꯡꯁꯤꯡꯁꯤꯅ ꯅꯨꯃꯤꯗꯥꯡꯗꯒꯤꯅ ꯑꯌꯨꯛꯐꯥꯎ ꯁꯥꯟꯅꯕꯗꯤ ꯐꯠꯇꯦ ꯑꯗꯨꯅꯤꯅ ꯒꯦꯝꯁꯦ ꯂꯤꯃꯤꯠ ꯌꯧꯅ ꯁꯥꯟꯅꯕꯗꯤ ꯐꯩ ꯍꯥꯏꯅ ꯈꯜꯂꯤ